ꯑꯧ ꯀꯅꯥ ꯑꯧ ꯃꯥꯅꯦ ꯀꯅꯥ ꯀꯔꯤ ꯇꯥꯟꯅꯁꯤꯒꯦ

ꯑꯣ ꯑꯗꯣ ꯑꯗꯨꯒꯤ ꯀꯩꯅꯣ ꯇꯤꯛꯀꯦꯠ ꯂꯩꯒꯅꯤꯀꯣ ꯑꯥ ꯅꯣꯏ ꯍꯧꯖꯤꯛ ꯂꯥꯛꯑꯕ ꯑꯣ ꯑꯩꯈꯣꯏ ꯒꯦꯠꯇ ꯂꯩꯔꯝꯒꯅꯦꯕꯀꯣ ꯒꯦꯠꯇꯒꯤ ꯄꯥꯔꯃꯤꯠ ꯑꯃ ꯀꯛꯑꯣ ꯃꯣꯏꯅ ꯄꯥꯔꯃꯤꯠ ꯑꯃ ꯄꯤꯔꯛꯑꯅꯤ ꯑꯗꯒꯤ ꯅꯣꯏ ꯒꯥꯔꯤ ꯅꯨꯡꯂꯤ ꯌꯥꯎꯔꯛꯄ꯭ꯔꯥ ꯀꯃꯥꯏ ꯇꯧꯋꯤ ꯒꯥꯔꯤ ꯒꯥꯔꯤ ꯀꯌꯥ ꯒꯥꯔꯤ ꯀꯌꯥꯅꯣ ꯒꯥꯔꯤ ꯀꯌꯥꯅꯣ ꯑꯣ ꯑꯗꯨ ꯑꯣꯏꯗꯤ ꯒꯥꯔꯤ ꯑꯅꯤꯒꯤ ꯇꯤꯛꯀꯦꯠ ꯀꯛꯑꯅꯤꯀꯣ ꯑꯗꯨꯒ ꯑꯩꯈꯣꯏꯒꯤ ꯐꯦꯃꯤꯂꯤꯒꯨꯝꯕꯒꯤ ꯆꯥꯕ ꯊꯛꯄ ꯌꯥꯎꯒꯗꯕ ꯑꯣꯏꯔꯒꯗꯤ ꯑꯗꯨꯒꯤ ꯇꯤꯛꯀꯦꯠꯀꯤ ꯆꯥꯔꯖ ꯑꯃ ꯇꯣꯉꯥꯟꯅ ꯂꯥꯛꯀꯅꯤꯀꯣ ꯑꯗꯒꯤ ꯃꯤ ꯃꯁꯤꯡꯒꯤ ꯑꯣꯏꯅꯁꯨ ꯇꯤꯛꯀꯦꯠ ꯀꯛꯀꯅꯤꯀꯣ ꯑꯉꯥꯡ ꯃꯁꯤꯡ ꯑꯍꯟ ꯃꯁꯤꯡ ꯑꯗꯨꯃꯥꯏꯅ ꯌꯦꯡꯉꯒ ꯇꯤꯛꯀꯦꯠ ꯀꯛꯀꯅꯤ ꯑꯗꯨꯝ ꯇꯤꯛꯀꯦꯠꯇꯨꯕꯨꯗꯤ ꯌꯥꯝ ꯄꯩꯁꯥꯕꯨꯗꯤ ꯌꯥꯝ ꯇꯥꯡꯕ ꯅꯠꯇꯦꯀꯣ ꯑꯗꯨꯝ ꯇꯤꯛꯀꯦꯠ ꯑꯍꯣꯡꯕ ꯑꯗꯨꯝ ꯃꯌꯥꯝ ꯑꯦꯚꯔꯦꯖ ꯃꯌꯥꯝꯅ ꯀꯛꯅꯔꯤꯕ ꯆꯥꯡꯗꯨꯗ ꯑꯗꯨꯝ ꯂꯩꯒꯅꯤ ꯑꯗꯨꯒ ꯒꯥꯔꯤꯒꯤꯁꯨ ꯇꯣꯉꯥꯟꯅ ꯀꯛꯀꯅꯤ ꯑꯩꯈꯣꯏ ꯒꯥꯔꯤꯗꯤ ꯑꯗꯨꯝ ꯊꯧꯖꯤꯜꯂꯛꯑꯣ ꯒꯥꯔꯤ ꯊꯧꯖꯤꯜꯂꯒ ꯑꯩꯈꯣꯏ ꯑꯗꯨꯝ ꯇꯤꯛꯀꯦꯠ ꯀꯥꯎꯟꯇꯔ ꯑꯗꯨꯝ ꯍꯦꯛ ꯃꯆꯤꯟꯗ ꯑꯗꯨꯝ ꯂꯩꯕꯅꯦ ꯇꯤꯛꯀꯦꯠ ꯀꯥꯎꯟꯇꯔ ꯑꯗꯨꯝ ꯎꯕ ꯐꯪꯒꯅꯤ ꯑꯗꯨꯗꯒꯤ ꯇꯤꯛꯀꯦꯠ ꯀꯛꯄꯤꯔꯣ ꯑꯗꯨꯒ ꯒꯥꯔꯤꯒꯤꯁꯨ ꯇꯤꯛꯀꯦꯠ ꯀꯛꯄꯤꯔꯣ ꯑꯗꯨ ꯒꯥꯔꯤꯒꯤ ꯇꯤꯛꯀꯦꯠ ꯀꯛꯄꯗꯣꯀꯣ ꯑꯩꯈꯣꯏꯒꯤ ꯄꯨꯡꯁꯤꯡꯗ ꯆꯠꯂꯤꯀꯣ ꯄꯨꯡ ꯁꯨꯛ ꯈꯥꯝꯃꯒꯅ ꯄꯩꯁꯥ ꯁꯨꯛ ꯑꯗꯒꯤ ꯁꯨꯛ ꯈꯥꯝꯃꯒꯅ ꯁꯨꯛ ꯍꯥꯏꯕ ꯑꯩꯈꯣꯏ ꯄꯨꯡꯒꯤ ꯃꯇꯨꯡ ꯏꯟꯅ ꯄꯩꯁꯥ ꯂꯥꯛꯀꯅꯤ ꯑꯗꯨꯗꯤꯀꯣ ꯑꯗꯩ ꯃꯤ ꯃꯁꯤꯡꯒꯤ ꯃꯇꯨꯡ ꯏꯟꯅ ꯑꯥ ꯃꯊꯛꯇ ꯆꯪꯕꯩꯗꯣ ꯃꯊꯛꯇ ꯆꯪꯕꯩꯗꯨꯗꯤ ꯑꯥ ꯃꯊꯛ ꯀꯥꯕꯩꯗꯨꯗꯤ ꯑꯩꯈꯣꯏꯒꯤ ꯂꯩꯔꯤꯕ ꯇꯤꯛꯀꯦꯠ ꯍꯧꯖꯤꯛ ꯀꯛꯏꯕ ꯒꯥꯔꯤꯒꯤ ꯅꯠꯇꯕ ꯑꯃ ꯃꯤꯁꯤꯡꯒꯤ ꯀꯛꯏꯁꯦ ꯁꯤꯗ ꯅꯣꯏ ꯆꯥꯕꯒꯤ ꯊꯛꯄꯒꯤ ꯌꯥꯎꯒꯦ ꯍꯥꯏꯔꯒꯅ ꯁꯤꯗ ꯑꯗꯨꯝ ꯑꯦꯇꯦꯁ ꯇꯧꯔꯛꯑꯅꯤ ꯇꯤꯛꯀꯦꯠꯇꯣ ꯑꯥ ꯍꯧꯖꯤꯛꯀꯤ ꯇꯤꯛꯀꯦꯠꯁꯤꯗ ꯑꯗꯨꯝ ꯂꯣꯏꯅ ꯑꯩꯈꯣꯏꯅ ꯍꯪꯉꯒ ꯍꯥꯏꯇꯥꯔꯦ ꯑꯗ ꯂꯣꯏꯅ ꯑꯦꯇꯦꯁ ꯇꯧꯁꯤꯜꯂꯛꯑꯅꯤ ꯆꯪꯕꯒꯤꯗꯨꯁꯨ ꯑꯣ

ꯑꯗꯣ ꯇꯤꯛꯀꯦꯠꯇꯣꯀꯣ ꯇꯤꯛꯀꯦꯠꯇꯣ ꯀꯛꯑꯅꯤ ꯑꯗꯨꯒ ꯅꯣꯏ ꯑꯗꯨꯝ ꯆꯥꯕ ꯊꯛꯄ ꯀꯣꯏꯕ ꯇꯧꯔꯅꯤꯀꯣ ꯑꯗꯨꯒ ꯍꯣꯔꯦꯟ ꯍꯜꯂꯀꯥꯟꯗꯣ ꯊꯣꯂꯛꯀꯥꯟꯗꯣ ꯑꯗꯨꯀꯥꯟꯗ ꯇꯤꯛꯀꯦꯠꯇꯣ ꯑꯃꯨꯛ ꯑꯩꯈꯣꯏꯗ ꯁꯣ ꯇꯧꯗꯧꯅꯤꯀꯣ ꯇꯤꯛꯀꯦꯠꯇꯣ ꯁꯣ ꯇꯧꯗ꯭ꯔꯗꯤ ꯑꯩꯈꯣꯏ ꯄꯣꯠ ꯆꯩ ꯃꯥꯡꯊꯣꯛ ꯃꯥꯡꯁꯤꯟ ꯑꯗꯨꯒꯤ ꯄ꯭ꯔꯣꯕ꯭ꯂꯦꯝ ꯑꯣꯏꯔꯛꯀꯅꯦꯕ ꯇꯤꯛꯀꯦꯠꯇꯨꯗꯤ ꯃꯥꯡꯍꯟꯕ ꯌꯥꯗꯦ ꯍꯣꯏ ꯍꯣꯏ ꯍꯣꯏ